ꯃꯅꯤꯄꯨꯔꯤ ꯂꯣꯜ ꯑꯁꯤ ꯑꯩꯒꯤ ꯋꯥꯈꯟꯒꯤ ꯑꯣꯏꯅꯗꯤ ꯃꯍꯩ ꯃꯁꯤꯡ ꯑꯃꯁꯨꯡ ꯃꯦꯗꯤꯌꯥꯗ ꯐꯖꯅ ꯎꯠꯂꯤ ꯍꯥꯏꯅ ꯈꯜꯂꯤ ꯃꯁꯤꯒꯤ ꯃꯔꯝ ꯌꯥꯝꯅ ꯂꯩꯌꯦ ꯑꯍꯥꯟꯕꯗ ꯃꯅꯤꯄꯨꯔꯤ ꯂꯣꯜꯗ ꯇꯤ ꯚꯤ ꯅ꯭ꯌꯨꯁꯄꯦꯄꯔ ꯀꯌꯥ ꯐꯣꯡꯂꯤ ꯑꯅꯤꯁꯨꯕꯗ ꯂꯥꯏꯔꯤꯛ ꯇꯝꯕ ꯃꯇꯝꯗ ꯃꯅꯤꯄꯨꯔꯤꯒꯤ ꯂꯣꯜꯗ ꯑꯣꯖꯥꯁꯤꯡꯅ ꯐꯖꯅ ꯑꯦꯛꯁꯄ꯭ꯂꯦꯟ ꯇꯧꯕꯤ ꯑꯍꯨꯝꯁꯨꯕꯗ ꯂꯥꯏꯔꯤꯛ ꯀꯌꯥ ꯃꯅꯤꯄꯨꯔꯤꯗ ꯐꯣꯡꯕꯅ ꯃꯔꯝ ꯑꯣꯏꯗꯨꯅ ꯏꯁꯇꯨꯗꯦꯟꯁꯤꯡꯅ ꯍꯦꯟꯅ ꯊꯨꯅ ꯈꯪꯍꯜꯂꯤ ꯃꯔꯤꯁꯨꯕꯗ ꯃꯅꯤꯄꯨꯔꯤ ꯂꯣꯜꯗ ꯄꯥꯎ ꯄꯥꯕꯅ ꯂꯥꯏꯔꯤꯛ ꯍꯩꯇꯕ ꯑꯇꯣꯞꯄ ꯂꯣꯜ ꯈꯪꯗꯕ ꯃꯤꯁꯨ ꯂꯥꯏꯅ ꯈꯪꯕ ꯉꯝꯍꯜꯂꯤ